ꯑꯩꯅ ꯈ꯭ꯋꯥꯏꯗꯒꯤ ꯅꯨꯡꯉꯥꯏꯖꯒꯤꯕ ꯇ꯭ꯔꯦꯛ ꯍꯥꯏ ꯇꯥꯔꯗꯤ ꯖꯨꯀꯣꯒꯤ ꯂꯝꯕꯤꯗꯣ ꯑꯣꯏꯗꯣꯏꯅꯦ ꯖꯨꯀꯣꯒꯤ ꯂꯝꯕꯤꯗꯣ ꯌꯥꯝꯅ ꯅꯨꯡꯉꯥꯏ ꯌꯥꯝꯅ ꯀꯟꯅ ꯋꯥꯕꯃꯛꯁꯨ ꯅꯠꯇꯦ ꯃꯥꯗꯤ ꯑꯗꯨꯝ ꯈꯔ ꯏꯁꯇ꯭ꯌꯔ ꯀꯥꯕꯗꯨ ꯈꯔ ꯋꯥꯕ ꯑꯗꯨ ꯃꯉꯥꯏꯔꯦ ꯑꯗꯨ ꯅꯠꯇꯅ ꯑꯇꯩꯗꯤ ꯑꯗꯨꯝ ꯄ꯭ꯂꯦꯟꯗ ꯆꯠꯄꯒꯤ ꯇꯥꯏꯞꯇ ꯕ꯭ꯌꯨ ꯐꯖꯔꯒ ꯆꯠꯄꯅꯤꯅ ꯌꯥꯝꯅ ꯅꯨꯡꯉꯥꯏꯈꯤ ꯖꯨꯀꯣ ꯆꯠꯄꯒꯤ ꯂꯝꯕꯤꯁꯦ ꯑꯗꯨꯒ ꯑꯗꯨꯗ ꯑꯩꯈꯣꯏ ꯏꯃꯥꯟꯅꯕ ꯀꯩꯅꯣ ꯑꯍꯨꯝ ꯆꯠꯂꯤ ꯑꯍꯥꯝꯕꯗ ꯑꯍꯨꯝ ꯆꯠꯂꯤ ꯑꯅꯤꯁꯨꯕꯗꯁꯨ ꯑꯍꯨꯝ ꯆꯠꯂꯤ ꯑꯍꯥꯝꯕ ꯑꯍꯨꯝ ꯆꯠꯄꯗꯨꯗ ꯑꯗꯨꯗꯤ ꯃꯊꯛꯇ ꯌꯧꯔꯒ ꯑꯗꯨꯝ ꯑꯥ ꯃꯈꯥꯒꯤ ꯕꯦꯂꯤꯗꯨ ꯌꯧꯔꯝꯗꯕꯤꯗ ꯑꯗꯨꯝ ꯍꯜꯂꯛꯑꯦ ꯑꯗꯨꯒ ꯃꯊꯛꯇꯨꯗ ꯃꯥꯅ ꯅꯨꯡꯉꯥꯏꯕꯁꯤ ꯕ꯭ꯌꯨꯗꯣ ꯌꯥꯝꯅ ꯑꯗꯨꯛꯀꯤ ꯃꯇꯤꯛ ꯐꯖꯈ꯭ꯔꯦ ꯑꯗꯨꯒ ꯑꯩꯈꯣꯏꯗꯤ ꯎꯟ ꯇꯥꯔꯝꯒꯗ꯭ꯔꯥ ꯁ꯭ꯅꯣ ꯇꯥꯔꯝꯒꯗ꯭ꯔꯅ ꯆꯠꯄꯅꯤ ꯑꯗꯨ ꯁ꯭ꯅꯣ ꯇꯥꯕꯩ ꯃꯍꯨꯠꯇ ꯅꯣꯡ ꯑꯣꯏꯅ ꯊꯦꯡꯅꯔꯒ ꯂꯥꯛꯑꯦ ꯑꯍꯥꯟꯕꯒꯤꯗꯨꯃ ꯑꯗꯨꯒ ꯑꯗꯨꯝ ꯕ꯭ꯌꯨꯗꯤ ꯌꯥꯝꯅ ꯐꯖꯈꯤ ꯑꯗꯨꯝ ꯑꯩꯈꯣꯏꯅ ꯆꯠꯈꯤꯕꯗꯣ ꯑꯗꯨꯝ ꯋꯔꯠ ꯑꯣꯏꯌꯦꯅ ꯑꯗꯨꯝ ꯈꯜꯂꯦ ꯑꯗꯨꯒ ꯑꯅꯤꯁꯨꯕ ꯆꯠꯄꯗꯗꯤ ꯑꯅꯤꯁꯨꯕ ꯆꯠꯄꯗꯨꯁꯨ ꯑꯗꯨꯝ ꯅꯨꯡꯉꯥꯏ ꯑꯗꯨꯒ ꯑꯅꯤꯁꯨꯕ ꯆꯠꯄ ꯅꯨꯡꯉꯥꯏꯕꯁꯤ ꯀꯃꯥꯏꯅ ꯇꯧꯒꯦꯗ ꯃꯊꯛꯁꯤꯗ ꯅꯨꯡꯉꯥꯏ ꯑꯗꯨꯝꯗꯤ ꯕꯦꯂꯤ ꯌꯧꯔꯛꯑꯦ ꯕꯦꯂꯤꯗꯨꯗ ꯏꯁꯤꯡ ꯃꯌꯥꯝꯗꯣ ꯂꯣꯏꯅ ꯑꯥꯏꯁ ꯑꯣꯜꯂꯝꯃꯦ ꯑꯥꯏꯁ ꯑꯣꯟꯕꯗꯣ ꯑꯗꯨꯛꯀꯤ ꯃꯇꯤꯛ ꯐꯖꯔꯦ ꯑꯗꯨꯝ ꯑꯩꯈꯣꯏꯅ ꯊꯤꯟꯕ ꯈꯣꯠꯄ ꯅꯦꯠꯄꯃꯛꯇꯤ ꯌꯥꯗ꯭ꯔꯦ ꯑꯥꯏꯁꯇꯣ ꯌꯥꯝꯅ ꯄꯥꯔꯝꯕꯒꯤ ꯑꯗꯣ ꯁꯤ ꯃꯉꯥꯏ ꯑꯗꯨꯒ ꯏꯪꯕꯗꯤ ꯑꯗꯨꯝ ꯏꯪꯉꯦ ꯃꯐꯝꯗꯨꯗ ꯃꯐꯝꯗꯣ ꯋꯦꯗꯔꯁꯨ ꯅꯨꯡꯉꯥꯏꯔꯦ ꯑꯗꯨꯝ ꯕꯥꯏ ꯕꯥꯏ ꯅꯤꯌꯨ ꯌꯔ ꯃꯇꯝꯅꯤ ꯑꯗꯨꯗ ꯑꯩꯈꯣꯏꯅ ꯇꯧꯔꯛ ꯂꯩꯒꯤꯕꯗꯨ ꯅꯤꯌꯨ ꯌꯔ ꯅꯤꯌꯨ ꯌꯔꯗ ꯂꯥꯛꯈꯤꯕꯅꯤ ꯑꯗꯣ ꯅꯨꯃꯤꯠ ꯍꯨꯝꯅꯤꯅꯤ ꯂꯩꯔꯛꯈꯤꯕꯗꯣ ꯑꯗꯨꯒꯤ ꯑꯦꯛꯁꯄꯔꯤꯌꯦꯟꯁꯇꯨꯗꯤ ꯌꯥꯝꯅ ꯅꯨꯡꯉꯥꯏꯈꯤ ꯃꯁꯤꯃꯛꯅꯤ